ꯑꯩꯅ ꯑꯩꯅ ꯄꯤꯁꯛ ꯄꯤꯛꯏꯉꯩꯗꯒꯤ ꯑꯩꯒꯤ ꯑꯍꯥꯟꯕꯒꯤ ꯂꯥꯏꯔꯤꯛ ꯇꯝꯕꯒꯤ ꯁ꯭ꯀꯨꯜꯂꯤꯡꯁꯦ ꯁꯤꯁꯦ ꯇ꯭ꯔꯥꯏꯌꯣ ꯑꯦꯀꯥꯗꯃꯤꯑꯅ ꯑꯩꯈꯣꯏ ꯃꯅꯥꯛꯀꯤꯗ ꯑꯃ ꯂꯩ ꯑꯗꯨꯗꯩ ꯇꯧꯔꯛꯑꯦ ꯑꯗꯨꯒꯤ ꯃꯇꯨꯡꯗ ꯑꯃꯨꯛꯀ ꯑꯩꯈꯣꯏꯁꯦ ꯕꯕꯥꯒꯤ ꯃꯥꯒꯤ ꯄꯣꯁꯇꯤꯡꯗ ꯆꯠꯇ ꯌꯥꯗꯗꯅ ꯑꯩꯈꯣꯏ ꯎꯈ꯭ꯔꯨꯜꯗ ꯆꯠꯂꯦ ꯎꯈ꯭ꯔꯨꯜꯗ ꯑꯩꯈꯣꯏꯒꯤ ꯀ꯭ꯋꯥꯇꯔꯗꯨꯒꯤ ꯑꯩꯈꯣꯏꯅ ꯂꯩꯔꯤꯕ ꯀ꯭ꯋꯥꯇꯔꯗꯨꯒꯤ ꯃꯅꯤꯡꯗ ꯁꯥꯏꯃꯟ ꯃꯦꯃꯣꯔꯤꯌꯜ ꯑꯦꯀꯥꯗꯃꯤ ꯍꯥꯏꯅ ꯁ꯭ꯀꯨꯜ ꯑꯃ ꯂꯩ ꯑꯗꯨꯒꯤꯗꯨꯗ ꯑꯩ ꯀ꯭ꯂꯥꯁ ꯋꯥꯟ ꯐꯥꯎꯕ ꯇꯝꯃꯛꯑꯦ ꯑꯗꯨꯒꯤ ꯃꯇꯨꯡꯗ ꯕꯕꯥꯒꯤ ꯇ꯭ꯔꯥꯟꯐꯔꯁꯦ ꯑꯃꯨꯛꯀ ꯏꯝꯐꯥꯜꯂꯣꯝꯗ ꯂꯥꯛꯄꯗꯒꯤ ꯏꯝꯐꯥꯜꯗ ꯑꯩꯈꯣꯏꯁꯤ ꯂꯥꯛꯑꯦ ꯂꯥꯛꯑꯒ ꯍꯇꯥꯗ ꯂꯩꯔꯒ ꯑꯦꯔꯤꯀꯥ ꯁ꯭ꯀꯨꯜ ꯅꯣꯔꯠ ꯑꯦ ꯑꯣ ꯁꯤꯒꯤꯗ ꯂꯩꯕ ꯑꯗꯨꯒꯤ ꯁ꯭ꯀꯨꯜꯗꯨꯗ ꯑꯩꯁꯦ ꯀ꯭ꯂꯥꯁ ꯋꯥꯟꯗꯩꯅ ꯀ꯭ꯂꯥꯁ ꯇꯦꯟ ꯐꯥꯎꯕ ꯇꯝꯃꯛꯑꯦ ꯁ꯭ꯀꯨꯜ ꯑꯦꯔꯤꯀꯥ ꯁ꯭ꯀꯨꯜꯁꯦ ꯌꯥꯝꯅ ꯐꯕ ꯁ꯭ꯀꯨꯜ ꯑꯃꯅꯦ ꯃꯁꯤꯗ ꯑꯣꯖꯥꯁꯤꯡꯁꯤ ꯌꯥꯝꯅ ꯐꯩ ꯗꯦ ꯑꯥꯔ ꯑꯣꯜ ꯐ꯭ꯂꯨꯑꯦꯟ ꯏꯟ ꯏꯪꯂꯤꯁ ꯏꯪꯂꯤꯁꯇꯁꯨ ꯌꯥꯝꯅ ꯐ꯭ꯂꯨꯑꯦꯟ ꯑꯣꯏ ꯑꯗꯨꯒ ꯁꯥꯇ꯭ꯔ ꯃꯌꯥꯝ ꯑꯃꯁꯨ ꯇꯝꯃꯦ ꯙꯔꯃ ꯖꯥꯠ ꯃꯥꯟꯅꯗꯕ ꯀꯨꯆꯨ ꯀꯨꯃꯦꯟ ꯃꯥꯟꯅꯗꯕ ꯂꯥꯏꯅꯤꯡ ꯂꯥꯏꯁꯣꯟ ꯃꯥꯟꯅꯗꯕ ꯂꯣꯟ ꯇꯤꯟꯅꯗꯕ ꯃꯌꯥꯝ ꯑꯃ ꯑꯩꯈꯣꯏ ꯄꯨꯜꯂꯞ ꯕꯦꯟꯁ ꯑꯃꯠꯇꯗ ꯄꯨꯜꯂꯞ ꯐꯝꯃꯤꯟꯅꯔꯛꯑꯦ ꯑꯦꯟ ꯗꯦꯟ ꯀ꯭ꯂꯥꯁ ꯇꯦꯟ ꯐꯥꯎꯕ ꯑꯗꯨꯗ ꯑꯦꯔꯦꯀꯥꯗ ꯂꯩꯔꯕ ꯃꯇꯨꯡꯗ ꯀ꯭ꯂꯥꯁ ꯑꯦꯂꯚꯦꯟ ꯇꯨꯋꯦꯜꯐꯅ ꯃꯦꯒꯥ ꯃꯅꯤꯄꯨꯔ ꯁ꯭ꯀꯨꯜ ꯌꯥꯏꯔꯜꯄꯥꯠ ꯇꯤꯟꯁꯤꯠ ꯔꯣꯠ ꯀꯤꯗꯨꯗ ꯇꯝꯃꯛꯑꯦ ꯑꯗꯨꯗꯒꯤ ꯂꯣꯏꯔꯒ ꯍꯧꯖꯤꯛ ꯕꯤ ꯑꯦꯅ ꯂꯤꯂꯣꯡ ꯍꯥꯎꯔꯩꯕꯤ ꯀꯣꯂꯦꯖꯇ ꯇꯧꯋꯦ ꯑꯗꯣ ꯑꯩ ꯄꯥꯔꯠ ꯇꯥꯏꯝ ꯑꯣꯏꯅ ꯑꯩ ꯁ꯭ꯀꯨꯜꯒꯤ ꯑꯣꯖꯥ ꯑꯃꯁꯨ ꯑꯣꯏꯅ ꯄꯨꯖꯩ ꯑꯣꯖꯥ ꯑꯣꯏꯕꯁꯦ ꯌꯥꯝꯅ ꯑꯣꯖꯥ ꯑꯣꯏꯕꯁꯦ ꯌꯥꯝꯅ ꯆꯥꯎꯊꯣꯛꯆꯅꯤꯉꯥꯏ ꯊꯕꯛ ꯑꯃꯅꯤ ꯌꯥꯝꯅꯁꯨ ꯔꯦꯁꯄꯦꯛ ꯂꯩꯕ ꯌꯥꯝꯅ ꯔꯦꯁꯄꯦꯛꯇꯦꯕꯜ ꯑꯣꯏꯕ ꯊꯕꯛ ꯑꯃꯅꯤ ꯑꯉꯥꯡꯁꯤꯡ ꯂꯣꯏꯅꯕ ꯑꯗꯨꯒ ꯃꯁꯤꯅ ꯑꯩꯉꯣꯟꯗ ꯌꯥꯝ ꯅꯨꯡꯉꯥꯏꯍꯜꯂꯤ ꯋꯥꯈꯜ ꯅꯨꯡꯉꯥꯏꯇꯕ ꯐꯅ ꯂꯩꯔꯁꯨ ꯑꯉꯥꯡꯁꯤꯡ ꯂꯣꯏꯔꯛꯄꯗꯗꯤ ꯑꯩꯒꯤ ꯋꯥꯈꯜ ꯅꯨꯡꯉꯥꯏꯇꯕ ꯃꯈꯩ ꯂꯣꯏꯅ ꯀꯥꯎꯕ ꯉꯝꯃꯦꯕ ꯑꯗꯨꯅ ꯑꯣꯖꯥ ꯑꯣꯏꯕꯁꯦ ꯌꯥꯝꯅ ꯆꯥꯎꯊꯣꯛꯆꯕ ꯁꯤꯟꯐꯝꯅꯤ ꯌꯥꯝꯅ ꯔꯦꯁꯄꯦꯛꯇꯦꯕꯜ ꯑꯣꯏꯕ ꯁꯤꯟꯐꯝ ꯑꯃꯅꯦꯕ ꯃꯁꯤꯅ ꯑꯉꯥꯡꯁꯦ ꯁꯦꯝꯕ ꯁꯦꯝꯕ ꯉꯝꯕꯇ ꯅꯠꯇꯅꯀꯣ ꯏꯁꯥꯒꯤ ꯄꯔꯁꯅꯦꯜꯂꯤꯇꯤꯁꯨ ꯌꯥꯝꯅ ꯍꯦꯟꯒꯠꯍꯜꯂꯤ ꯑꯗꯨꯒ ꯏꯁꯥꯒꯤ ꯅꯣꯂꯦꯖꯁꯨ ꯌꯥꯝꯅ ꯍꯦꯟꯒꯠꯍꯜꯂꯤ ꯑꯣꯖꯥ ꯑꯃ ꯑꯣꯏꯕ ꯍꯥꯏꯕꯁꯦ ꯁꯥꯇ꯭ꯔꯁꯤꯡꯗꯣ ꯑꯩꯈꯣꯏꯅ ꯇꯥꯛꯄꯤꯗꯣꯏꯅꯤ ꯇꯨꯡꯒꯤ ꯌꯨꯝꯕꯤꯔꯣꯜ ꯑꯃ ꯑꯩꯈꯣꯏꯅ ꯁꯦꯝꯕꯤꯒꯗꯣꯏꯅꯦꯕ ꯑꯗꯨꯅ ꯑꯩꯈꯣꯏ ꯑꯣꯖꯥ ꯑꯣꯏꯔꯤꯕ ꯑꯩꯈꯣꯏꯁꯨ ꯃꯇꯤꯛ ꯆꯥꯕ ꯑꯃ ꯗꯔꯀꯥꯔ ꯑꯣꯏꯌꯦꯕ ꯑꯗꯨꯅ ꯑꯉꯥꯡꯁꯤꯡ ꯂꯣꯏꯅꯕ ꯃꯇꯝꯗ ꯑꯩꯅ ꯑꯩꯅ ꯑꯩꯒꯤ ꯅꯣꯂꯦꯖꯇ ꯂꯩꯔꯤꯕ ꯍꯩꯖꯕ ꯁꯤꯡꯖꯕ ꯃꯌꯥꯝꯗꯣ ꯂꯣꯏꯅ ꯁꯤꯌꯔ ꯇꯧꯊꯣꯛꯄ ꯑꯉꯥꯡꯁꯤꯡꯁꯤꯗ ꯃꯁꯤꯅꯁꯨ ꯑꯩꯒꯤ ꯂꯩꯔꯤꯕ ꯅꯣꯂꯦꯖꯇꯩꯁꯨ ꯍꯦꯟꯅ ꯍꯦꯟꯒꯠꯂꯛꯏ ꯑꯅꯧ ꯑꯅꯧꯕ ꯑꯦꯛꯁꯄ꯭ꯔꯤꯃꯦꯟ ꯑꯦꯛꯁꯄꯤꯔꯤꯌꯦꯟꯁ ꯃꯌꯥꯝ ꯑꯃꯁꯨ ꯐꯪꯉꯦ ꯑꯩꯉꯣꯟꯗ